ꯔꯅꯤꯡ ꯆꯦꯟꯕꯁꯦ ꯑꯩꯒꯤ ꯄꯦꯁꯟꯅꯦꯕꯀꯣ ꯑꯗꯨꯅ ꯄꯦꯁꯟ ꯑꯣꯏꯕꯅꯤꯅ ꯅꯨꯡꯇꯤꯒꯤ ꯄꯨꯡ ꯃꯉꯥ ꯀꯣ ꯅꯨꯡꯗꯥꯡꯋꯥꯏꯔꯝꯒꯤ ꯄꯨꯡ ꯃꯉꯥꯕꯨ ꯇꯥꯔꯗꯤ ꯑꯩ ꯂꯝꯖꯦꯜ ꯉꯥꯏꯍꯥꯛꯇꯪ ꯑꯣꯏꯔꯒꯁꯨ ꯄꯨꯡꯈꯥꯏ ꯑꯝ ꯑꯣꯏꯔꯁꯨ ꯄꯨꯡ ꯑꯃꯗ ꯑꯣꯏꯔ ꯄꯨꯡ ꯑꯃꯈꯛ ꯑꯣꯏꯔꯁꯨ ꯑꯩ ꯆꯦꯟꯗꯕ ꯁꯨꯡꯌꯥ ꯌꯥꯗꯦ ꯑꯗꯨꯅ ꯑꯗꯨꯒꯤ ꯑꯦꯅꯔꯖꯤ ꯆꯦꯟꯕ ꯄꯨꯡ ꯁꯥꯡꯅ ꯑꯣꯔ ꯁꯝ ꯐ꯭ꯌꯨ ꯃꯤꯅꯤꯠꯁ ꯆꯦꯟꯕꯁꯦ ꯉꯝꯅꯕꯒꯤ ꯑꯦꯅꯔꯖꯤ ꯀꯂꯦꯛ ꯇꯧꯅꯕ ꯑꯩ ꯑꯦꯜꯀꯂꯥꯏꯟ ꯋꯥꯇꯔ ꯑꯗꯒꯤ ꯐ꯭ꯔꯣꯕꯥꯏꯌꯣꯇꯤꯛꯁ ꯌꯥꯎꯕ ꯗ꯭ꯔꯤꯡꯁ ꯑꯗꯒꯤ ꯄ꯭ꯂꯦꯟ ꯋꯥꯇꯔ ꯅꯠꯇꯕꯀꯣ ꯍꯥꯏꯗꯤ ꯑꯦꯅꯔꯖꯤ ꯄꯤꯒꯗꯕ ꯊꯛꯄ ꯌꯥꯕ ꯄꯨꯝꯅꯃꯛ ꯑꯩꯁꯦ ꯊꯛꯑꯦ ꯍꯥꯏ ꯇꯥꯔꯦꯀꯣ ꯃꯃꯤꯡ ꯑꯣꯏꯅ ꯁ꯭ꯄꯦꯁꯤꯐꯥꯏꯠ ꯑꯣꯏꯅ ꯄꯟꯗ꯭ꯔꯒꯁꯨ ꯑꯗꯒꯤ ꯕꯤꯐꯣꯔ ꯂꯝꯖꯦꯟꯁꯦ ꯆꯦꯟꯗ꯭ꯔꯤꯉꯩꯗ ꯑꯩ ꯌꯨꯝꯗꯒꯤ ꯍꯥꯏꯐꯦꯠ ꯊꯣꯛꯂꯛꯇ꯭ꯔꯤꯉꯩꯗ ꯋꯀꯥꯎꯠ ꯃꯆꯥ ꯈꯖꯤꯛꯇꯪ ꯈꯔꯁꯨ ꯇꯧꯋꯦ ꯍꯥꯏꯗꯤ ꯆꯦꯟꯕꯗꯣ ꯉꯝꯅꯕꯒꯤ ꯑꯩꯉꯣꯟꯗ ꯁ꯭ꯇꯦꯃꯤꯅꯥꯗꯣ ꯂꯥꯛꯅꯕꯒꯤꯗꯃꯛꯇ ꯑꯗꯨꯒ ꯍꯛꯆꯥꯡ ꯁꯥꯖꯦꯟ ꯇꯧꯕꯁꯦ ꯌꯥꯝꯅ ꯐꯕ ꯍꯛꯆꯥꯡꯒꯤ ꯑꯣꯏꯅꯗꯤ ꯌꯥꯝ ꯐꯕꯅꯦꯁꯨ ꯈꯜꯂꯦ ꯑꯗꯨꯒ ꯃꯌꯥꯝꯁꯨ ꯇꯧꯕꯤꯌꯨ